ꯑꯥ ꯍꯥꯏꯕꯤꯔꯛꯑꯣ ꯍꯥꯏꯕꯤꯔꯛꯑꯣ ꯍꯜꯂꯣ ꯍꯥꯏꯕꯤꯔꯛꯑꯣ ꯎꯝ ꯇꯥꯔꯦ ꯇꯥꯔꯦ ꯑꯣ ꯇꯥꯖꯩ ꯍꯥꯏꯕꯤꯔꯛꯑꯣ ꯊꯕꯛ ꯂꯧꯕꯒꯤ ꯖꯣꯕ ꯑꯣꯄꯣꯔꯆꯨꯅꯤꯇꯤꯒꯤ ꯃꯇꯥꯡꯗ ꯑꯩꯈꯣꯏ ꯂꯩꯔꯤꯕ ꯗꯤꯖꯤꯇꯦꯜ ꯃꯥꯔꯀꯦꯇꯤꯡ ꯖꯣꯕꯀꯤ ꯍꯧꯖꯤꯛ ꯂꯩꯔꯤꯕꯁꯤꯗ ꯑꯩꯈꯣꯏꯒꯤ ꯗꯤꯖꯤꯇꯦꯜ ꯃꯥꯔꯀꯦꯇꯤꯡꯒꯤ ꯇꯣꯉꯥꯟ ꯇꯣꯉꯥꯟꯕ ꯑꯥ ꯑꯩꯈꯣꯏꯒꯤ ꯋꯦꯕꯁꯥꯏꯠ ꯁꯥꯕ ꯑꯗꯒꯤ ꯂꯣꯗꯤꯡ ꯄꯦꯖ ꯁꯥꯕ ꯑꯗꯨꯒꯨꯝꯕꯅ ꯆꯤꯡꯕ ꯃꯌꯥꯝ ꯂꯩꯔꯦꯀꯣ ꯑꯗꯨꯃꯥꯏꯅ ꯖꯣꯕ ꯑꯣꯄꯣꯔꯆꯨꯅꯤꯇꯤꯒꯤ ꯃꯇꯥꯡꯗ ꯑꯗꯨꯝ ꯍꯪꯕꯤꯔꯛꯑꯣ ꯇꯝꯕ ꯅꯠꯇꯦ ꯖꯣꯕ ꯑꯣꯄꯣꯔꯆꯨꯅꯤꯇꯤ ꯉꯁꯥꯏꯒꯤ ꯑꯩꯈꯣꯏ ꯍꯧꯖꯤꯛ ꯂꯩꯁꯤꯗ ꯖꯣꯕ ꯑꯣꯄꯣꯔꯆꯨꯅꯤꯇꯤꯒꯤ ꯃꯇꯥꯡꯗ ꯂꯩꯔꯤꯕꯁꯦ ꯃꯥꯒꯤ ꯉꯁꯥꯏꯒꯤ ꯂꯦꯟꯗꯤꯡ ꯄꯦꯖ ꯁꯥꯕ ꯍꯥꯏꯕꯁꯦ ꯁꯤ ꯁꯥꯕ ꯑꯣꯏꯇꯔꯒꯗꯤ ꯑꯩꯈꯣꯏ ꯗꯤꯖꯤꯇꯦꯜꯂꯤ ꯋꯥꯛ ꯇꯧꯕꯁꯦ ꯑꯩꯈꯣꯏ ꯌꯥꯗꯣꯏꯅꯦꯕ ꯀꯣ ꯌꯥꯕꯁꯦ ꯑꯗꯣ ꯍꯌꯦꯡ ꯑꯩꯈꯣꯏꯒꯤ ꯑꯦꯅꯤ ꯑꯩꯈꯣꯏꯒꯤ ꯏꯁꯇꯥꯔꯠ ꯑꯞ ꯀꯝꯄꯦꯅꯤ ꯅꯠꯇ꯭ꯔꯒ ꯑꯦꯅꯤ ꯀꯝꯄꯦꯅꯤ ꯑꯃ ꯍꯧꯒꯠꯂꯛꯄ ꯃꯇꯝꯗ ꯃꯥꯒꯤ ꯁꯤꯗ ꯋꯦꯕꯁꯥꯏꯠ ꯑꯃ ꯗꯔꯀꯥꯔ ꯂꯩꯀꯣ ꯂꯩꯕꯁꯨꯀꯣ ꯑꯗꯨ ꯋꯦꯕꯁꯥꯏꯠꯁꯤ ꯁꯥꯔ ꯃꯇꯨꯡꯗ ꯃꯌꯥꯝꯁꯤꯅ ꯈꯜꯂꯤꯁꯦ ꯀꯝꯄꯦꯅꯤ ꯍꯦꯛꯇ ꯀꯝꯄꯦꯅꯤ ꯇꯧꯔ ꯃꯇꯨꯡꯗ ꯋꯦꯕꯁꯥꯏꯠ ꯑꯃ ꯂꯩꯔꯗꯤ ꯂꯨꯄꯥ ꯃꯌꯥꯝ ꯇꯤꯡꯂꯁꯨ ꯌꯥꯔꯦꯅ ꯈꯜꯂꯦꯕ ꯈꯟꯕꯁꯦ ꯑꯗꯨ ꯅꯠꯇꯕꯤꯗ ꯑꯩꯈꯣꯏ ꯍꯧꯖꯤꯛꯀꯤ ꯋꯦꯕꯁꯥꯏꯠꯁꯤꯗꯤ ꯋꯦꯕꯁꯥꯏꯠ ꯂꯩꯖꯔꯅꯦꯕ ꯌꯨꯝꯒꯨꯝꯕꯅꯦ ꯋꯦꯕꯁꯥꯏꯠ ꯍꯥꯏꯁꯦꯀꯣ ꯁꯤꯒꯤ ꯌꯨꯝꯁꯤ ꯂꯩꯔ ꯃꯇꯨꯡꯗ ꯒꯦꯠ ꯑꯃ ꯆꯪꯒꯦ ꯍꯥꯏꯇꯔꯗꯤ ꯑꯩꯈꯣꯏꯅ ꯂꯦꯟꯗꯤꯡ ꯄꯦꯖ ꯑꯅ ꯑꯃ ꯆꯪꯉꯦꯀꯣ ꯍꯥꯏꯗꯤ ꯑꯩꯈꯣꯏꯅ ꯁꯣꯁꯦꯜ ꯃꯦꯗꯤꯌꯥꯗ ꯑꯩꯈꯣꯏ ꯔꯟ ꯇꯧꯔ ꯀꯥꯟꯗ ꯑꯥ ꯑꯩꯈꯣꯏꯒꯤ ꯆꯪꯂꯛꯅꯕꯒꯤ ꯊꯥꯗꯣꯛꯂꯨꯔꯦ ꯍꯥꯏꯔꯁꯨ ꯃꯤꯗꯨꯒ ꯑꯩꯈꯣꯏ ꯋꯦꯕꯁꯥꯏꯠꯇꯨ ꯀꯟꯅꯦꯛ ꯇꯧꯅꯕꯒꯤ ꯗꯣꯔ ꯑꯃ ꯂꯩꯅꯦꯕ ꯊꯣꯡ ꯑꯃ ꯁꯨꯃꯥꯏꯅ ꯂꯦꯟꯗꯤꯡ ꯄꯦꯖ ꯑꯃ ꯁꯥꯎ ꯍꯥꯏꯅ ꯁꯨꯃꯥꯏꯅ ꯂꯦꯟꯗꯤꯡ ꯄꯦꯖ ꯁꯥꯕ ꯑꯃ ꯍꯩꯕ ꯋꯦꯕꯁꯥꯏꯠ ꯁꯥꯕ ꯑꯃ ꯍꯩꯕ ꯁꯨꯃꯥꯏꯅꯀꯣ ꯂꯩꯔꯤꯁꯦ ꯅꯠꯇ꯭ꯔꯒ ꯁꯣꯁꯦꯜ ꯃꯦꯗꯤꯌꯥ ꯑꯃ ꯑꯩꯈꯣꯏꯅ ꯃꯦꯅꯦꯖ ꯇꯧꯕ ꯍꯩꯕ ꯁꯨꯃꯥꯏꯅ ꯂꯩꯕꯁꯦ ꯁꯨꯃꯥꯏꯅ ꯑꯃꯃꯝ ꯍꯩꯕ ꯍꯥꯏꯇꯔꯦ ꯍꯩꯕꯁꯦ ꯑꯗꯨꯅ ꯍꯥꯏꯔꯤꯕꯁꯤꯡꯁꯦ ꯑꯃꯃꯝꯁꯦ ꯍꯩꯕ ꯃꯇꯝꯗ ꯑꯩꯈꯣꯏꯒꯤ ꯏꯟꯗꯤꯌꯥꯒꯤ ꯑꯣꯏꯅ ꯔꯦꯠ ꯅꯠꯇ꯭ꯔꯒꯅ ꯃꯅꯤꯄꯨꯔꯒꯤ ꯑꯣꯏꯅ ꯔꯦꯠꯇ ꯁꯣꯁꯦꯜ ꯃꯦꯗꯤꯌꯥ ꯃꯦꯅꯦꯖꯔ ꯑꯃꯅ ꯄꯔ ꯃꯟꯇ ꯐꯪꯕ ꯌꯥꯕꯁꯦ ꯇ꯭ꯋꯦꯟꯇꯤ ꯇꯨ ꯊꯥꯎꯖꯟꯗꯒꯤꯅ ꯐꯤꯐꯇꯤ ꯊꯥꯎꯖꯟ ꯐꯪꯕ ꯌꯥꯏꯀꯣ ꯌꯥꯕꯁꯦ ꯑꯗꯒꯤ ꯉꯁꯥꯏꯒꯤ ꯑꯩꯈꯣꯏꯒꯤ ꯂꯦꯟꯗꯤꯡ ꯄꯦꯖ ꯁꯥꯕ ꯑꯃꯅ ꯐꯖꯅ ꯂꯦꯟꯗꯤꯡ ꯄꯦꯖ ꯁꯥꯕ ꯍꯩꯕꯗ ꯑꯦꯅꯤ ꯃꯥꯒꯤ ꯃꯇꯨꯡ ꯏꯟꯅ ꯁꯥꯔꯛꯄ ꯃꯇꯝꯗ ꯂꯦꯟꯗꯤꯡ ꯄꯦꯖ ꯑꯃ ꯁꯥꯕ ꯃꯇꯝꯗ ꯊꯥꯎꯖꯟꯗꯒꯤꯅ